ꯅꯨꯄꯤꯁꯤꯡꯅ ꯅꯨꯡꯇꯤꯒꯤ ꯑꯣꯏꯅ ꯊꯦꯡꯅꯔꯤꯕ ꯈꯨꯗꯣꯡꯆꯥꯗꯕꯁꯤꯡ ꯑꯗꯨꯗꯤ ꯍꯧꯒꯠꯂꯦ ꯌꯨꯝ ꯁꯦꯡꯒꯅꯤ ꯆꯥꯛ ꯊꯣꯡꯒꯅꯤ ꯑꯉꯥꯡꯒꯤ ꯁ꯭ꯀꯨꯜ ꯅꯪꯅꯕ ꯆꯥꯛ ꯊꯣꯡꯒꯅꯤ ꯑꯗꯨꯒ ꯊꯣꯡꯕ ꯂꯣꯏꯔꯦ ꯑꯃꯨꯛꯀ ꯑꯉꯥꯡꯈꯣꯏꯒꯤ ꯌꯨꯅꯤꯐꯣꯔꯝ ꯍꯥꯞꯍꯟꯒꯅꯤ ꯆꯥꯛ ꯄꯤꯖꯒꯅꯤ ꯁ꯭ꯀꯨꯜ ꯕꯁ ꯅꯪꯅꯕ ꯑꯃꯨꯛꯀ ꯊꯤꯟꯒꯅꯤ ꯑꯗꯨꯒ ꯁ꯭ꯀꯨꯜ ꯆꯠꯈ꯭ꯔꯦ

ꯀꯣꯜ ꯂꯤꯛ ꯑꯃꯨꯛꯀ ꯐꯦꯡꯒꯤ ꯑꯗꯨꯒ ꯌꯨꯝ ꯋꯥꯏ ꯇꯩꯒꯅꯤ ꯐꯤꯔꯣꯟ ꯑꯃꯨꯛꯀ ꯁꯨꯒꯅꯤ ꯐꯧꯒꯅꯤ ꯍꯣꯔꯦꯟꯒꯤ ꯗ꯭ꯔꯥꯏ ꯑꯣꯏꯕ ꯃꯇꯨꯡꯗ ꯑꯃꯨꯛꯀ ꯂꯧꯒꯅꯤ ꯑꯗꯨꯒ ꯑꯃꯨꯛꯀ ꯊꯨꯞꯀꯅꯤ ꯑꯗꯨꯒ ꯍꯣꯔꯦꯟ ꯑꯉꯥꯡ ꯍꯜꯂꯛꯄ ꯃꯇꯨꯡꯗ ꯑꯃꯨꯛꯀ ꯇꯨꯏꯁꯟ ꯊꯤꯟꯅꯕ ꯑꯃꯨꯛꯀ ꯍꯣꯠꯅꯒꯅꯤ ꯕ꯭ꯔꯦꯛꯐꯥꯁꯀꯨꯝꯕ ꯈꯔ ꯄꯤꯒꯅꯤ ꯑꯗꯨꯒ ꯇꯨꯏꯁꯟ ꯆꯠꯈ꯭ꯔꯕ ꯃꯇꯨꯡꯗ ꯑꯍꯤꯡꯒꯤ ꯑꯃꯨꯛꯀ ꯆꯥꯛ ꯊꯣꯡꯒꯅꯤ ꯑꯃ ꯂꯥꯛꯀꯅꯤ ꯆꯥ ꯄꯤꯒꯅꯤ ꯆꯥ ꯁꯦꯝꯒꯅꯤ ꯕ꯭ꯔꯦꯛꯐꯥꯁꯀꯨꯝꯕ ꯀꯅꯥ ꯀꯅꯥꯒꯤ ꯁꯦꯕꯥ ꯇꯧꯕꯗ ꯅꯨꯄꯤꯅ ꯑꯌꯥꯝꯕ ꯋꯥꯟ ꯗꯦꯗ ꯅꯨꯄꯤꯅ ꯑꯌꯥꯝꯕ ꯑꯗꯨ ꯇꯧꯋꯦ ꯑꯗꯨꯒ ꯚꯥꯔꯠꯇ ꯑꯗꯨꯒ ꯆꯍꯤ ꯀꯌꯥꯗꯒꯤ ꯚꯥꯔꯠꯀꯤ ꯈꯨꯟꯅꯥꯏꯗ ꯅꯨꯄꯤꯁꯤꯡꯒꯤ ꯊꯧꯗꯥꯡ ꯑꯁꯤ ꯀꯔꯝꯅ ꯍꯣꯡꯂꯛꯈꯤꯕꯒꯦ ꯊꯥꯏꯅꯗꯤ ꯅꯨꯄꯤꯁꯤꯡꯁꯦ ꯐꯣꯔ ꯑꯦꯛꯖꯥꯝꯄꯜ ꯍꯥꯏꯔꯗꯤ ꯅꯨꯄꯤꯁꯤꯡꯁꯦ ꯌꯥꯝꯅ ꯂꯨꯛ ꯗꯥꯎꯟ ꯇꯧꯋꯦ ꯕꯠ ꯍꯧꯖꯤꯛꯇꯤ ꯀꯔꯤ ꯍꯥꯏꯁꯤꯔꯥ ꯅꯨꯄꯤꯁꯤꯡꯁꯨ ꯑꯦꯝ ꯑꯦꯜ ꯑꯦ ꯄꯥꯏꯕ ꯂꯩꯈ꯭ꯔꯦ ꯃꯤꯅꯤꯁꯇꯔ ꯄꯥꯏꯕ ꯂꯩꯈ꯭ꯔꯦ ꯑꯗꯨꯒ ꯆꯤꯌꯥꯔꯃꯦꯟꯁꯨ ꯅꯨꯄꯤꯈꯣꯏꯅ ꯄꯥꯏꯕ ꯍꯧꯈ꯭ꯔꯦ ꯑꯗꯨꯅ ꯑꯁꯤꯒꯤ ꯃꯇꯥꯡꯗꯗꯤ ꯍꯧꯖꯤꯛꯇꯤ ꯑꯗꯨꯝ ꯅꯨꯄꯤꯁꯤꯡꯁꯨ ꯀꯔꯤꯔꯥ ꯃꯤꯅ ꯂꯨꯛ ꯗꯥꯎꯟ ꯇꯧꯗꯦ ꯅꯨꯄꯤꯁꯤꯡꯁꯨ ꯍꯧꯖꯤꯛꯇꯤ ꯑꯣꯐꯤꯁꯇ ꯐꯝꯂꯒ ꯄꯦꯟ ꯑꯃ ꯄꯥꯏꯔꯒ ꯑꯣꯐꯤꯁꯥꯔ ꯀꯌꯥ ꯀꯌꯥ ꯑꯣꯏꯕ ꯐꯪꯈ꯭ꯔꯦ ꯍꯥꯏꯅ ꯍꯥꯏꯅꯤꯡꯉꯦ ꯑꯗꯨꯒ ꯑꯗꯨꯒ ꯅꯨꯄꯤꯒ ꯅꯨꯄꯥ ꯅꯨꯄꯤꯒ ꯅꯨꯄꯥꯒꯗꯤ ꯏꯟꯗꯤꯌꯥꯗꯗꯤ ꯑꯌꯥꯝꯕ ꯅꯨꯄꯥꯈꯣꯏꯅ ꯑꯣꯐꯤꯁꯇ ꯆꯠꯂꯦ ꯑꯗꯨꯒ ꯅꯨꯄꯤꯈꯣꯏꯅ ꯑꯌꯥꯝꯕ ꯍꯥꯎꯁ ꯋꯥꯏꯞꯇ ꯑꯣꯏꯌꯦ ꯑꯗꯨꯅ ꯅꯨꯄꯤꯒ ꯅꯨꯄꯥꯅ ꯊꯕꯛ ꯇꯧꯕꯗ ꯐꯪꯉꯤꯕ ꯑꯗꯨꯁꯨ ꯌꯥꯝ ꯈꯦꯠꯅꯩꯌꯦ ꯍꯥꯏꯅ ꯍꯥꯏꯅꯤꯡꯉꯦ